ꯍꯜꯂꯦ ꯑꯣ ꯑꯩ ꯐꯤꯔꯣꯟꯒꯤ ꯀꯩꯅꯣꯇꯧꯒꯦ ꯇꯧꯕ ꯍꯪꯒꯦ ꯇꯧꯕ ꯑꯣ ꯃꯅꯤꯄꯨꯔꯤꯒꯤꯅꯦ ꯐꯅꯦꯛꯀꯤ ꯃꯇꯥꯡꯗ ꯑꯩꯈꯣꯏ ꯁꯨꯝ ꯃꯅꯤꯄꯨꯔꯒꯤ ꯐꯅꯦꯛꯇꯣ ꯑꯗꯣ ꯑꯩꯈꯣꯏ ꯈꯪꯗꯦ ꯔꯥꯅꯤ ꯐꯤꯒ ꯍꯥꯏꯕ ꯂꯩꯗꯅ ꯔꯥꯅꯤ ꯐꯤꯒ ꯍꯥꯏꯗꯨꯅ ꯀꯌꯥ ꯄꯤꯔꯤꯅꯣ ꯀꯃꯥꯏꯅ ꯇꯧꯔꯤꯅꯣ ꯀꯥꯏꯗꯒꯤꯅꯣ ꯑꯗꯨꯅ ꯑꯃꯨꯛ ꯎꯝ ꯑꯗꯨꯗꯤ ꯀꯩꯅꯣ ꯀꯔꯤ ꯍꯥꯏꯔꯦ ꯑꯩꯈꯣꯏ ꯃꯩꯇꯩꯒꯤ ꯑꯩꯈꯣꯏꯒꯤ ꯃꯨꯒꯥ ꯐꯤꯒ ꯍꯥꯏꯕ ꯂꯩꯗꯅ ꯃꯨꯒꯥ ꯐꯤꯒꯥꯁꯤꯅ ꯀꯃꯥꯏꯅ ꯇꯧꯕ ꯑꯗꯨꯅ ꯑꯣ ꯑꯗꯨꯗꯤ ꯎꯝ ꯃꯩꯇꯩꯒꯤꯅꯦ ꯑꯩꯈꯣꯏꯒꯤ ꯐꯅꯦꯛ ꯃꯄꯥꯟ ꯅꯥꯏꯕꯤ ꯂꯩꯗꯅ ꯑꯩꯈꯣꯏꯒꯤ ꯂꯨꯍꯣꯡꯕ ꯈꯣꯠꯄꯗꯒ ꯃꯌꯥꯝꯅ ꯁꯦꯠꯅ ꯈꯣꯠꯅꯕꯗꯣ ꯑꯗꯨꯝꯕꯁꯤꯗꯤ ꯃꯈꯟ ꯀꯌꯥ ꯂꯩꯕꯅꯣꯕ ꯐꯅꯦꯛ ꯃꯄꯥꯟ ꯅꯥꯏꯕꯤꯗꯗꯤ ꯑꯣ

ꯎꯝ

ꯑꯗꯒꯤ ꯐꯅꯦꯛꯇ ꯑꯩꯈꯣꯏꯒꯤ ꯂꯪꯖꯝꯒ ꯍꯥꯏꯕ ꯑꯃ ꯂꯩꯗꯥꯏꯅꯦ ꯃꯩꯇꯩꯒꯤ ꯂꯪꯖꯝ ꯍꯥꯏꯗꯤ ꯑꯥ ꯊꯥꯏꯅꯉꯩꯒꯤ ꯑꯍꯟꯈꯩꯅꯒ ꯁꯦꯠꯂꯝꯕ ꯑꯇꯥꯔꯪꯒ ꯍꯥꯏꯕꯗꯣ ꯑꯗꯨꯅ ꯀꯃꯥꯏꯅ

ꯑꯣ ꯑꯣ ꯑꯗꯨꯗꯤ ꯑꯣ ꯍꯧꯖꯤꯛ ꯍꯧꯖꯤꯛ ꯅꯤꯡꯊꯝꯊꯥꯒꯤꯅ ꯀꯔꯝꯕ ꯇꯨ ꯄ꯭ꯂꯥꯏꯒꯨꯝ ꯀꯔꯝꯕ ꯎꯝ

ꯑꯣ ꯍꯣꯏ ꯍꯣꯏ ꯑꯗꯣ ꯀꯩꯅꯣ ꯍꯌꯦꯡ ꯑꯗꯨꯝ ꯅꯣꯡ ꯐꯥꯗꯣꯛ ꯊꯦꯡꯅꯀꯥꯟꯗꯅꯦ ꯑꯗꯨꯝ ꯀꯩꯅꯣ ꯇꯧꯒꯦ ꯑꯩ ꯈꯪꯗꯕꯩ ꯍꯪꯖꯔꯛꯄꯅꯦ ꯌꯥꯝ ꯅꯨꯉꯥꯏꯖꯔꯦ ꯇꯥꯛꯄꯤꯔꯛꯄꯒꯤꯀꯣ ꯎꯝ ꯍꯣꯏ ꯑꯗꯨꯅꯦ ꯑꯩ ꯂꯥꯛꯀꯥꯟ ꯑꯗꯣꯝꯗ ꯄꯥꯎ ꯐꯥꯎꯖꯔꯛꯀꯦꯀꯣ ꯎꯝ ꯎꯝ ꯊꯝꯖꯔꯦ ꯊꯝꯖꯔꯦ